ꯑꯩꯈꯣꯏ ꯂꯩꯀꯥꯏ ꯒꯤ ꯍꯣꯁꯄꯤꯇꯥꯜꯁꯤꯡ ꯑꯃꯁꯨꯡ ꯀ꯭ꯂꯤꯅꯤꯛꯁꯤꯡꯗꯣ ꯑꯩꯈꯣꯏꯁꯦ ꯑꯁꯣꯝꯒꯤꯗꯗꯤ ꯑꯩꯈꯣꯏ ꯈꯔ ꯔꯤꯃꯣꯠ ꯑꯣꯏꯔꯕ ꯔꯤꯃꯣꯠ ꯑꯦꯔꯤꯌꯥꯗ ꯂꯩꯕꯅꯤꯅ ꯑꯩꯈꯣꯏꯁꯦ ꯀꯔꯤ ꯀꯔꯥ ꯑꯣꯏꯔꯁꯨ ꯁꯦꯅꯥꯄꯇꯤ ꯗꯤꯁꯇ꯭ꯔꯤꯛ ꯍꯣꯁꯄꯤꯇꯥꯜꯗ ꯑꯗꯨꯝ ꯆꯦꯜꯂꯦꯕ ꯁꯦꯅꯥꯄꯇꯤ ꯗꯤꯁꯇ꯭ꯔꯤꯛ ꯍꯣꯁꯄꯤꯇꯥꯜꯁꯦ ꯊꯥꯏꯅꯗꯤ ꯀꯔꯤꯁꯨ ꯃꯤ ꯏꯁꯇꯥꯐꯁꯤꯡꯁꯨ ꯀꯌꯥ ꯇꯥꯏꯃꯤꯡꯗ ꯂꯥꯛꯇꯕ ꯄꯣꯠ ꯆꯩꯁꯨ ꯀꯌꯥ ꯁꯨꯗꯕ ꯑꯗꯨꯕꯨ ꯍꯧꯖꯤꯛꯀꯥꯟꯗꯤ ꯑꯣꯄꯔꯦꯁꯟꯁꯨ ꯂꯣꯏꯅ ꯑꯗꯨꯗꯒꯤ ꯁꯛꯁꯦꯁ ꯇꯧꯔꯒ ꯇꯧꯈ꯭ꯔꯕꯅꯤ ꯍꯧꯖꯤꯛꯀꯥꯟ ꯕ꯭ꯂꯠ ꯇꯦꯁ ꯀꯔꯤ ꯀꯔꯥ ꯇꯧꯒꯦ ꯍꯥꯏꯔꯁꯨ ꯑꯗꯨꯗꯒꯤ ꯂꯣꯏꯅ ꯇꯧꯕ ꯉꯝꯈ꯭ꯔꯦ ꯍꯧꯖꯤꯛꯇꯤ ꯊꯦꯡꯛꯁ ꯒꯔꯃꯦꯟ ꯌꯥꯝ ꯊꯦꯡꯛ ꯌꯨ ꯑꯣꯏꯔꯦ ꯑꯗꯨꯒ ꯑꯩꯈꯣꯏ ꯑꯁꯣꯝꯒꯤ ꯑꯩꯅ ꯂꯩꯐꯝꯁꯦ ꯑꯩꯒꯤ ꯂꯩꯐꯝꯁꯦ ꯃꯣꯏꯅ ꯃꯔꯛ ꯃꯔꯛꯇ ꯄꯣꯂꯤꯌꯣ ꯑꯉꯥꯡꯒꯤ ꯏꯃ꯭ꯌꯨꯅꯥꯏꯖꯦꯁꯟ ꯂꯥꯛꯄꯤꯕꯅꯦ ꯏꯃ꯭ꯌꯨꯅꯥꯏꯖꯦꯁꯟ ꯂꯂꯛꯄꯁꯦ ꯑꯩꯈꯣꯏ ꯈꯨꯟ ꯑꯩꯈꯣꯏ ꯂꯩꯀꯥꯏꯗꯗꯤ ꯃꯤꯁꯨ ꯌꯥꯝꯗꯕꯅꯤꯅ ꯂꯥꯛꯂꯒ ꯄꯨꯡ ꯑꯃ ꯑꯅꯤꯗꯒꯤ ꯑꯗꯨꯗꯒꯤ ꯑꯩꯈꯣꯏ ꯍꯦꯜ ꯁꯦꯟꯇꯔ ꯑꯩꯈꯣꯏꯒꯤ ꯄꯤ ꯑꯩꯆ ꯁꯤ ꯑꯩꯈꯣꯏꯒꯤ ꯁꯤ ꯑꯩꯆ ꯁꯤ ꯑꯩꯈꯣꯏꯒꯤ ꯄꯤ ꯑꯩꯆ ꯁꯤꯗꯒꯤ ꯉꯁꯤ ꯏꯃ꯭ꯌꯨꯅꯥꯏꯖꯦꯁꯟ ꯄꯤꯒꯅꯤ ꯅꯣꯏ ꯃꯌꯥꯝ ꯄꯨꯟꯅ ꯂꯥꯛꯑꯣꯅ ꯏꯟꯐꯣꯔꯃꯦꯁꯟ ꯕꯤꯐꯣꯔ ꯃꯣꯏ ꯂꯥꯛꯇ꯭ꯔꯤꯉꯥꯏꯗ ꯁꯄꯣꯖ ꯉꯁꯤ ꯂꯥꯛꯑꯒꯤ ꯍꯌꯦꯡ ꯉꯔꯥꯡ ꯉꯔꯥꯡ ꯍꯥꯏꯔꯛꯄꯤꯒꯅꯤ ꯑꯩꯈꯣꯏꯗ ꯑꯗꯨꯒ ꯑꯩꯈꯣꯏꯒꯤ ꯀꯃ꯭ꯌꯨꯅꯤꯇꯤ ꯑꯩꯈꯣꯏꯒꯤ ꯂꯩꯀꯥꯏꯁꯨ ꯑꯗꯨ

ꯌꯥꯝꯗꯕꯅꯤꯅ ꯄꯪꯀꯧ ꯀꯧꯔꯒ ꯑꯃ ꯑꯃꯕꯨ ꯐꯣꯟ ꯀꯧꯅꯔꯒ ꯑꯗꯨꯝ ꯑꯩꯈꯣꯏꯒꯤ ꯌꯥꯝꯅ ꯐꯅ ꯂꯩꯌꯦ ꯐꯖꯅ ꯇꯧꯕꯤꯔꯒ ꯀꯤꯌꯥꯔ ꯇꯧꯕꯤꯔꯒ ꯂꯩ ꯑꯗꯨꯒ ꯑꯩꯅ ꯈꯔ ꯍꯣꯁꯄꯤꯇꯥꯜꯒꯤꯗꯃꯛꯇ ꯑꯩꯈꯣꯏ ꯀ꯭ꯂꯤꯅꯤꯛꯀꯤꯗꯃꯛꯇ ꯍꯥꯏꯅꯤꯡꯕꯗꯤ ꯃꯔꯛ ꯃꯔꯛꯇ ꯏꯃꯔꯖꯦꯟꯁꯤ ꯍꯧꯖꯤꯛ ꯌꯥꯝꯅ ꯏꯃꯥꯔꯖꯦꯟꯁꯤ ꯑꯣꯏꯔꯒ ꯌꯥꯝ ꯁꯤꯔꯤꯌꯁ ꯑꯣꯏꯔꯒ ꯄꯨꯔꯛꯄ ꯃꯇꯥꯡꯗꯁꯨ ꯌꯥꯎꯋꯦꯕ ꯑꯗꯨ ꯃꯇꯥꯡꯗꯁꯦ ꯅꯨꯡꯗꯥꯡꯗ ꯄꯨꯔꯛꯂꯗꯤ ꯑꯩꯈꯣꯏ ꯗꯣꯛꯇꯔꯁꯦ ꯀꯌꯥ ꯍꯣꯏ ꯂꯩꯕꯗꯤ ꯂꯩꯌꯦ ꯑꯗꯨ ꯔꯦꯁꯄꯣꯟꯁꯦ ꯄꯤꯗꯕ ꯃꯔꯛ ꯃꯔꯛꯇ ꯌꯥꯎꯋꯦ ꯍꯥꯏꯅ ꯑꯩ ꯑꯩꯒꯤ ꯑꯦꯛꯁꯄꯤꯔꯤꯌꯦꯟꯁ ꯑꯃꯔꯛꯇ ꯑꯩ ꯍꯥꯏꯖꯅꯤꯡꯕ ꯃꯣꯏꯕꯨ ꯍꯥꯏꯊꯤꯕꯗꯤ ꯅꯠꯇꯕ ꯀꯔꯤꯒꯤꯔ ꯍꯥꯏꯔ ꯃꯣꯏꯁꯨ ꯃꯤꯅꯤꯅ ꯅꯨꯡꯗꯥꯡꯗ ꯑꯗꯨꯒ ꯑꯩꯈꯣꯏ ꯑꯋꯥꯠ ꯑꯄꯥ ꯅꯨꯡꯉꯥꯏꯕ ꯑꯁꯦ ꯃꯤ ꯃꯌꯥꯝꯁꯦ ꯌꯥꯝ ꯂꯩꯕꯅꯤꯅ ꯃꯣꯏꯒꯤ ꯀꯝꯄ꯭ꯂꯦꯟ ꯃꯣꯏꯕꯨ ꯐꯠꯇꯦꯅ ꯍꯥꯏꯕꯁꯨ ꯉꯝꯗꯦ ꯑꯗꯨꯕꯨ ꯐꯔꯤꯉꯩꯗ ꯌꯥꯗ꯭ꯔꯤꯐꯥꯎ ꯌꯥꯔꯤꯉꯩꯐꯥꯎ ꯑꯩꯈꯣꯏ ꯅꯨꯡꯗꯥꯡꯒꯤ ꯗꯤꯌꯨꯇꯤꯁꯦ ꯗꯣꯛꯇꯔꯁꯦ ꯑꯩꯗꯤ ꯑꯅꯤ ꯑꯣꯏꯅ ꯄꯥꯝꯃꯦ ꯑꯥꯏ ꯁꯤ ꯑꯥꯏ ꯃꯤꯟ ꯍꯧꯖꯤꯛ ꯀꯔꯤ ꯏꯃꯥꯔꯖꯦꯟꯁꯤꯒꯤ ꯗꯣꯛꯇꯔꯁꯦꯀꯣ ꯑꯗꯨꯒ ꯑꯩꯈꯣꯏꯒꯤ ꯂꯦꯞ ꯇꯦꯛꯅꯤꯛꯁꯤꯌꯟꯁꯦ ꯂꯦꯞ ꯇꯦꯛꯅꯤꯛꯁꯤꯌꯟꯁꯦ ꯃꯣꯏꯁꯦ ꯊꯥꯏꯅꯗꯤ ꯑꯥꯐꯇꯔ ꯅꯍꯥꯟꯗꯤ ꯑꯩꯈꯣꯏ ꯇꯨ ꯊ꯭ꯔꯤ ꯗꯦꯖ ꯑꯥꯐꯇꯔ ꯊ꯭ꯔꯤ ꯐꯣꯔ ꯗꯦꯖ ꯑꯥꯐꯇꯔ ꯋꯥꯟ ꯋꯤꯛ ꯃꯣꯏꯅ ꯑꯗꯨꯝ ꯀꯔꯤ ꯔꯤꯖꯜꯁꯦ ꯐꯠ ꯐꯠ ꯄꯤꯗꯕ ꯍꯧꯖꯤꯛꯀꯥꯟꯗꯤ ꯄꯨꯡ ꯑꯃ ꯑꯅꯤ ꯉꯥꯏꯌꯣ ꯉꯁꯤ ꯇꯧꯒꯅꯤ ꯏꯕꯤꯅꯤꯡꯗ ꯑꯗꯨꯝ ꯐꯪꯉꯦ ꯑꯗꯨꯁꯨ ꯑꯩꯈꯣꯏ ꯏꯝꯄ꯭ꯔꯨꯐꯃꯦꯟ ꯑꯩꯈꯣꯏ ꯒꯔꯃꯦꯟ ꯑꯩꯈꯣꯏꯒꯤ ꯒꯔꯃꯦꯟꯁꯦ ꯌꯥꯝꯅ ꯄ꯭ꯔꯣꯒ꯭ꯔꯦꯁ ꯆꯠꯄ ꯌꯥꯝꯅ ꯎꯏ ꯏꯟꯐ꯭ꯔꯏꯁꯇ꯭ꯔꯛꯆꯔꯁꯦ ꯑꯩꯈꯣꯏ ꯍꯣꯁꯄꯤꯇꯥꯜ ꯕꯤꯜ ꯇꯧꯕꯤꯔꯒ ꯑꯩꯈꯣꯏ ꯀꯃ꯭ꯌꯨꯅꯤꯇꯤ ꯑꯩꯈꯣꯏꯒꯤ ꯃꯤ ꯂꯣꯀꯦꯜ ꯃꯤ ꯑꯩꯈꯣꯏ ꯃꯤ ꯃꯌꯥꯝꯅ ꯐꯖꯅ ꯀꯤꯌꯥꯔ ꯇꯧꯗ꯭ꯔꯗꯤ ꯑꯩꯈꯣꯏꯒꯤ ꯂꯣꯁꯅꯤ ꯑꯩꯈꯣꯏꯅ ꯃꯥꯡꯕꯅꯦ ꯀꯅꯥꯅ ꯃꯥꯡꯒꯦꯔ ꯑꯩꯈꯣꯏꯅ ꯃꯥꯡꯕꯅꯦ ꯑꯗꯨꯅ ꯋꯥꯀꯔꯁꯤꯡꯁꯨ ꯑꯩꯈꯣꯏ ꯒꯔꯃꯦꯟꯒꯤ ꯒꯔꯃꯦꯟꯒꯤ ꯁꯔꯕꯤꯁ ꯐꯪꯕ ꯃꯤꯁꯤꯡꯁꯨ ꯑꯩꯈꯣꯏ ꯑꯃ ꯑꯃ ꯆꯥꯅꯔꯒ ꯑꯃꯃꯝꯕꯨ ꯏꯟꯅꯤꯁꯤꯌꯦꯠ ꯂꯧꯔꯒ ꯅꯨꯡꯉꯥꯏ ꯆꯥꯟꯅ ꯑꯃꯃꯝ ꯉꯝꯗ꯭ꯔꯕ ꯃꯇꯝꯗ ꯉꯝꯗ꯭ꯔꯤꯉꯩꯗ ꯃꯤ ꯑꯃꯕꯨ ꯆꯤꯡꯗ ꯆꯤꯡꯊꯣꯛꯂꯒ ꯉꯥꯡꯈꯤꯕ ꯄꯨꯈꯤꯕ ꯑꯃꯃꯝꯕꯨ ꯃꯇꯦꯡ ꯄꯥꯡꯕꯁꯦ ꯑꯩꯈꯣꯏ ꯃꯤꯑꯣꯏꯕꯅꯤꯅ ꯑꯗꯨꯗ ꯑꯩꯁꯦ ꯍꯥꯏꯅ ꯑꯩꯅ ꯃꯤ ꯃꯌꯥꯝꯗ ꯍꯥꯏꯖꯅꯤꯡꯉꯤ ꯑꯩꯈꯣꯏ ꯍꯣꯁꯄꯤꯇꯥꯜꯁꯦ ꯁꯤꯇꯤ ꯀꯌꯥꯗ ꯅꯠꯇꯕꯅꯤꯅ ꯗꯤꯐꯤꯀꯜꯇꯤꯁ ꯑꯩꯈꯣꯏ ꯍꯧꯖꯤꯛ ꯏꯃꯥꯔꯖꯦꯟꯁꯤ ꯌꯥꯝꯅ ꯁꯤꯔꯤꯌꯁ ꯑꯣꯏꯕ ꯄꯦꯁꯦꯟꯁꯤꯡꯁꯦ ꯍꯣꯁꯄꯤꯇꯥꯜꯗ ꯄꯨꯔꯗꯤ ꯑꯩꯈꯣꯏ ꯗꯤꯁꯇ꯭ꯔꯤꯛ ꯍꯣꯁꯄꯤꯇꯥꯜꯁꯦ ꯄꯨꯔꯛꯑꯗꯤ ꯃꯣꯏꯁꯦ ꯅꯍꯥꯟ ꯑꯥ ꯃꯄꯥꯟꯂꯣꯝꯒꯤ ꯃꯤ ꯅꯠꯇꯕꯅꯤꯅ ꯑꯩꯈꯣꯏꯁꯦ ꯑꯗꯨꯝ ꯀꯔꯤ ꯍꯥꯏꯅꯤ ꯃꯣꯏꯕꯨ ꯄꯤꯅꯤꯡꯉꯥꯏ ꯐꯥꯔꯁ ꯑꯦꯠ ꯐꯠ ꯐꯠ ꯄꯤꯔꯒ ꯃꯣꯏ ꯑꯗꯨꯗ ꯉꯝꯗ꯭ꯔꯗꯤ ꯍꯦꯛꯇ ꯔꯤꯐꯔ ꯇꯧꯕꯤꯕꯅꯤ ꯏꯝꯐꯥꯜꯗ ꯑꯗꯨꯅꯕꯨ ꯑꯩꯈꯣꯏꯁꯦ ꯍꯣꯁꯄꯤꯇꯥꯜ ꯄ꯭ꯔꯤꯐꯔ ꯇꯧꯕꯤꯕꯁꯦ ꯌꯥꯝ ꯅꯨꯡꯉꯥꯏꯌꯦ ꯃꯣꯏꯅ ꯑꯁꯤꯗ ꯉꯝꯗꯦ ꯑꯁꯤꯗ ꯉꯝꯗꯦ ꯑꯁꯤꯗ ꯉꯝꯗꯦ ꯑꯁꯤꯗ ꯉꯝꯅꯤ ꯍꯥꯏꯕꯗꯨ ꯐꯠ ꯐꯠ ꯍꯥꯏꯕꯤꯒꯤꯀꯣ ꯑꯗꯨꯅ ꯑꯩꯈꯣꯏ ꯃꯤꯑꯣꯏꯕꯁꯦ ꯃꯤ ꯂꯩꯕ ꯃꯤꯁꯨ ꯂꯩꯌꯦ ꯂꯩꯇꯕ ꯃꯤꯁꯨ ꯂꯩꯌꯦ ꯑꯗꯨꯅ ꯑꯂꯩꯕ ꯃꯤꯅ ꯄ꯭ꯔꯥꯏꯕꯦꯠꯇ ꯆꯠꯂꯦ ꯂꯩꯇꯕ ꯃꯤꯅ ꯗꯤꯁꯇ꯭ꯔꯤꯛ ꯍꯣꯁꯄꯤꯇꯥꯜꯗ ꯆꯠꯂꯦ ꯑꯗꯨ ꯑꯣꯏꯔꯗꯤ ꯗꯤꯁꯇ꯭ꯔꯤꯛ ꯍꯣꯁꯄꯤꯇꯥꯜꯅ ꯄꯩꯁꯥ ꯌꯥꯝꯅ ꯆꯠꯇꯦ ꯑꯗꯨꯗꯨꯅ ꯗꯣꯛꯇꯔꯁꯨ ꯐꯕ ꯍꯦꯜꯂꯤ ꯍꯥꯏꯅ ꯑꯩ ꯍꯥꯏꯅꯤꯡꯉꯤ ꯒꯔꯃꯦꯟꯁꯦ ꯐꯖꯅ ꯄꯤ ꯑꯩꯆ ꯁꯤꯒꯨꯝꯕ ꯍꯣꯁꯄꯤꯇꯥꯜꯒꯨꯝꯕ ꯁꯤ ꯑꯩꯆ ꯁꯤꯒꯨꯝꯕ ꯑꯦꯝꯕꯨꯂꯦꯟꯁꯀꯨꯝꯕ ꯑꯗꯨꯒ ꯂꯦꯞ ꯂꯦꯞꯇ ꯀꯔꯤ ꯀꯔꯥ ꯂꯩꯁꯤꯟꯕꯤꯕꯗꯤ ꯌꯥꯝꯅ ꯐꯩ ꯑꯗꯨꯅ ꯀꯤꯌꯥꯔꯇꯦꯀꯔ ꯁꯤꯡꯁꯦ ꯐꯖꯅ ꯈꯔ ꯅꯍꯥꯟꯗꯒꯤ ꯍꯦꯟꯅ ꯀꯤꯌꯥꯔ ꯇꯧꯕꯤꯌꯨ ꯍꯥꯏꯅ ꯍꯥꯏꯅꯤꯡꯕ ꯂꯩꯌꯦ ꯀꯔꯤꯒꯤꯔ ꯍꯥꯏꯔꯗꯤ ꯑꯩꯈꯣꯏ

ꯑꯗꯨꯅ ꯑꯩꯈꯣꯏ ꯒꯔꯃꯦꯟꯒꯤꯁꯨ ꯑꯩꯒꯤꯅꯤ ꯑꯩꯒꯤꯁꯨ ꯒꯔꯃꯦꯟꯒꯤꯅꯤ ꯍꯥꯏꯅ ꯂꯧꯔꯒ ꯑꯃꯃꯝꯒꯤ ꯀꯤꯌꯥꯔ ꯇꯧꯕ ꯑꯃꯃꯝ

ꯑꯩꯅ ꯍꯥꯏꯅꯤꯡꯕꯁꯤꯡꯁꯦ ꯂꯩꯕ ꯃꯤꯁꯨ ꯂꯥꯛꯀꯅꯤ ꯂꯩꯇꯕ ꯃꯤꯁꯨ ꯂꯥꯛꯀꯅꯤ ꯑꯗꯨꯗ ꯂꯩꯇꯕ ꯃꯤꯗ ꯋꯥꯊꯤ ꯀꯌꯥ ꯀꯔꯥ ꯋꯥ ꯋꯥꯖꯥꯎ ꯉꯥꯡꯂꯒ ꯍꯥꯏꯕꯤꯕꯗꯨ ꯀꯔꯤꯒꯤꯔ ꯍꯥꯏꯔꯒ ꯄꯦꯁꯦꯟꯁꯦ ꯂꯥꯛꯄꯁꯦ ꯑꯩꯈꯣꯏꯁꯦ ꯌꯥꯝꯅ ꯅꯥꯔꯒ ꯂꯥꯛꯄꯅꯤ ꯑꯗꯨꯅ ꯌꯥꯔꯤꯉꯩ ꯐꯥꯎꯕ ꯑꯩꯈꯣꯏ ꯋꯔꯠꯁꯦ ꯑꯩꯈꯣꯏ ꯋꯥꯥꯉꯥꯡꯁꯦ ꯐꯖꯅ ꯃꯣꯏꯗ ꯉꯥꯡꯕꯤꯒꯗꯧꯕꯅꯤ ꯀꯔꯤꯒꯤꯔ ꯍꯥꯏꯔꯗꯤ ꯑꯩꯈꯣꯏ ꯋꯥꯉꯥꯡ ꯁꯥꯉꯥꯡ ꯑꯃꯗꯒꯤ ꯃꯤꯒꯤ ꯄꯨꯟꯁꯤ ꯀꯟꯕ ꯉꯝꯕꯅꯤꯀꯣ ꯑꯩꯈꯣꯏ ꯋꯥꯈꯜ ꯌꯥꯝ ꯋꯥꯅ ꯁꯣꯛꯅ ꯂꯥꯛꯑꯁꯨ ꯃꯣꯏꯅ ꯋꯥ ꯐꯖꯅ ꯉꯥꯡꯕꯤꯔꯒ ꯑꯣ ꯏꯆꯦ ꯑꯣ ꯗꯥꯗꯥ ꯑꯣ ꯏꯅꯥꯎ ꯅꯨꯄꯤ ꯑꯣ ꯏꯅꯥꯎ ꯅꯨꯄꯥ ꯑꯗꯨꯃꯥꯏꯅ ꯇꯧꯔꯒꯗꯤ ꯑꯗꯨ ꯐꯒꯅꯤꯀꯣ ꯍꯥꯏꯅ ꯍꯥꯏꯕꯤꯔꯗꯤ ꯑꯩꯈꯣꯏꯒꯤ ꯋꯥꯈꯜꯁꯦ ꯌꯥꯝꯅ ꯐꯠ ꯆꯣꯡꯊꯣꯛꯄ ꯋꯥꯈꯜꯁꯦ ꯌꯥꯝ ꯐꯠ ꯆꯥꯎꯕ ꯑꯃ ꯊꯣꯛꯄꯅꯦ ꯑꯗꯨꯅ ꯅꯣꯏ ꯑꯩ ꯑꯣꯏꯔꯁꯨ ꯋꯥꯛꯀꯔꯁ ꯃꯤꯡꯗ ꯗꯣꯛꯇꯔ ꯅꯔꯁꯦꯁ ꯑꯦꯕ꯭ꯔꯤꯋꯥꯟ ꯃꯤ ꯃꯌꯥꯝꯗ ꯑꯗꯨ ꯍꯥꯏꯅꯤꯡꯕꯅꯤ ꯀꯔꯤꯒꯤꯔ ꯍꯥꯏꯔꯒ ꯗꯣꯛꯇꯔꯒ ꯅꯔꯁꯦꯁꯁꯤꯡꯁꯦ ꯃꯥꯏꯁꯦ ꯃꯥꯒꯤ ꯃꯥꯏꯗꯣ ꯌꯥꯝꯅ ꯏꯁꯃꯥꯏꯂꯤꯡ ꯐꯦꯁꯇ ꯂꯩꯒꯗꯧꯕ ꯀꯔꯤꯒꯤꯔ ꯍꯥꯏꯔꯗꯤ ꯑꯩꯈꯣꯏ ꯃꯤ ꯍꯥꯏꯕꯁꯦ ꯋꯥꯉꯥꯡ ꯁꯥꯉꯥꯡ ꯑꯃꯗꯒꯤ ꯀꯩꯅꯣ ꯇꯧꯕ ꯌꯥꯝꯅ ꯂꯩꯑꯕ ꯑꯗꯨꯒ ꯄ꯭ꯔꯥꯏꯕꯦꯠꯀꯤ ꯍꯣꯁꯄꯤꯇꯥꯜꯗ ꯆꯠꯄꯁꯦ ꯄꯩꯁꯥ ꯌꯥꯝ ꯆꯠꯂꯦ ꯑꯗꯨꯒꯤ ꯒꯣꯔꯃꯦꯟꯅ ꯐꯖꯅ ꯑꯩꯈꯣꯏꯒꯤ ꯍꯣꯁꯄꯤꯇꯥꯜꯁꯦ ꯁꯥꯕꯤꯈ꯭ꯔꯕꯅꯤꯅ ꯌꯥꯔꯤꯉꯩꯐꯥꯎꯕ ꯗꯣꯛꯇꯔ ꯅꯔꯁꯦꯁꯁꯤꯡꯁꯨ ꯑꯗꯨꯒ ꯋꯥꯀꯔꯁꯤꯡꯁꯨ ꯌꯥꯎꯔꯒ ꯑꯩꯈꯣꯏꯁꯦ ꯄ꯭ꯔꯥꯏꯕꯦꯠ ꯒꯔꯃꯦꯟ ꯍꯣꯁꯄꯤꯇꯥꯜ ꯗꯤꯁꯇ꯭ꯔꯤꯛ ꯍꯣꯁꯄꯤꯇꯥꯜꯗ ꯁꯦ ꯐꯖꯅ ꯃꯦꯟꯇꯦꯟ ꯇꯧꯔꯒ ꯇꯣꯂꯣꯞꯁꯨ ꯐꯖꯅ ꯄꯤꯌꯦ ꯑꯗꯨꯅ ꯐꯖꯅ ꯃꯦꯟꯇꯦꯟ ꯇꯧꯔꯒ ꯑꯩꯈꯣꯏ ꯆꯥꯎꯈꯠꯅꯕ ꯑꯩꯈꯣꯏ ꯂꯩꯄꯥꯛꯁꯦ ꯑꯩꯈꯣꯏ ꯀꯃ꯭ꯌꯨꯅꯤꯇꯤꯁꯦ ꯂꯥꯏꯔꯕ ꯃꯤ ꯑꯩꯈꯣꯏ ꯑꯩꯈꯣꯏ ꯁꯣꯝꯒꯤꯗꯤ ꯌꯥꯝ ꯅꯨꯡꯉꯥꯏꯕ ꯌꯥꯝ ꯔꯤꯆ ꯑꯣꯏꯕ ꯃꯤ ꯂꯩꯇꯦ ꯑꯋꯥꯕ ꯃꯤ ꯉꯥꯛꯇꯅꯦ ꯑꯔꯕꯟ ꯑꯦꯔꯤꯌꯥ ꯑꯩꯈꯣꯏꯁꯤ ꯇꯥꯎꯟ ꯁꯤꯇꯤꯗ ꯂꯩꯇꯕꯅꯤꯅ ꯑꯗꯨꯅ ꯑꯩꯈꯣꯏ ꯃꯤ ꯃꯌꯥꯝ ꯆꯪꯂꯒ ꯍꯣꯁꯄꯤꯇꯥꯜꯁꯦ ꯃꯦꯟꯇꯦꯟ ꯐꯖꯅ ꯇꯧꯔꯒ ꯑꯃꯃꯝ ꯑꯃꯃꯝ ꯌꯦꯡꯕ ꯑꯩꯗꯤ ꯌꯥꯝ ꯄꯥꯝꯖꯩ ꯍꯥꯏꯅ ꯍꯥꯏꯖꯅꯤꯡꯉꯤ ꯄ꯭ꯔꯥꯏꯕꯦꯠꯇ ꯆꯠꯄꯁꯦ ꯑꯩꯈꯣꯏ ꯂꯩꯇꯕꯅꯤꯅ ꯄ꯭ꯔꯥꯏꯕꯦꯠꯇꯗꯤ ꯀꯔꯤꯅꯣ ꯌꯥꯝꯅ ꯄꯩꯁꯥ ꯆꯤꯡꯕꯅꯤꯅ ꯉꯝꯕ ꯍꯥꯏꯕ ꯉꯝꯗꯦ ꯑꯗꯨꯅ ꯍꯦꯜ ꯀꯤꯌꯥꯔꯁꯤꯡꯁꯨ ꯋꯥꯀꯔꯁ ꯋꯥꯀꯔꯁꯤꯡꯁꯨ ꯀꯔꯤ ꯀꯔꯥ ꯑꯁꯤ ꯋꯥꯠꯂꯤ ꯑꯁꯤꯒꯤ ꯃꯦꯇꯔꯦꯜ ꯑꯁꯤꯒꯤ ꯏꯟꯁꯇ꯭ꯔꯨꯃꯦꯟꯁꯦ ꯑꯩꯈꯣꯏꯗ ꯌꯥꯝ ꯗꯔꯀꯥꯔ ꯑꯣꯏꯔꯦ ꯑꯩꯈꯣꯏꯗ ꯑꯁꯤ ꯌꯥꯝ ꯗꯔꯀꯥꯔ ꯑꯣꯏꯔꯦ ꯍꯥꯏꯕꯁꯨ ꯅꯣꯏꯁꯨ ꯍꯥꯏꯕꯤꯔꯛꯎ ꯒꯔꯃꯦꯟꯗ ꯑꯗꯨ ꯅꯤꯕꯤꯌꯨ ꯏꯀꯥꯏꯕ ꯀꯔꯤ ꯀꯔꯥ ꯂꯩꯇꯅ ꯍꯪꯕꯤꯔꯛꯎ ꯍꯥꯏꯅ ꯅꯣꯏꯗ ꯍꯥꯏꯖꯒꯦ ꯑꯩꯈꯣꯏ ꯍꯣꯁꯄꯤꯇꯥꯜꯒ ꯀ꯭ꯂꯤꯅꯤꯛꯁꯦ ꯑꯩꯈꯣꯏ ꯂꯣꯀꯦꯜꯗꯗꯤ ꯑꯩꯈꯣꯏ ꯑꯁꯤ ꯂꯩꯀꯥꯏ ꯑꯩꯈꯣꯏ ꯂꯩꯀꯥꯏꯗꯗꯤ ꯂꯩꯇ ꯂꯣꯏꯅ ꯑꯩꯈꯣꯏꯗꯤ ꯗꯤꯁꯇ꯭ꯔꯤꯛ ꯍꯣꯁꯄꯤꯇꯥꯜꯗ ꯆꯠꯂꯦ ꯃꯔꯛ ꯃꯔꯛꯇ ꯆꯍꯤ ꯑꯃꯗ ꯅꯨꯃꯤꯠ ꯑꯃ ꯑꯅꯤ ꯅꯨꯃꯤꯠ ꯑꯅꯤ ꯏꯃ꯭ꯌꯨꯅꯥꯏꯖꯦꯁꯟ ꯑꯥꯁꯥꯁꯤꯡꯅ ꯂꯥꯛꯂꯒ ꯑꯩꯈꯣꯏ ꯑꯉꯥꯡꯁꯤꯡꯕꯨ ꯏꯃ꯭ꯌꯨꯅꯥꯏꯖꯦꯁꯟ ꯄꯤ ꯑꯗꯨꯅ ꯑꯩꯈꯣꯏꯒꯤ ꯈꯨꯟ ꯑꯩꯈꯣꯏꯒꯤ ꯒꯔꯃꯦꯟꯁꯦ ꯌꯥꯝꯅ ꯏꯅꯤꯁꯤꯌꯦꯇꯤꯞ ꯂꯧꯕꯤꯌꯨ ꯀꯔꯤ ꯀꯔꯥ ꯑꯣꯏꯔꯁꯨ ꯑꯩꯈꯣꯏꯒꯤ ꯄꯥꯕ꯭ꯂꯤꯛꯄꯨꯁꯨ ꯅꯨꯡꯁꯤꯕꯤꯌꯨ ꯍꯥꯏꯅ ꯍꯥꯏꯅꯤꯡꯕꯅꯦ